ꯍꯜꯂꯣ ꯀꯅꯥ ꯀꯔꯤ ꯑꯣꯏꯔꯕꯅꯣ ꯍꯪꯕꯤꯌꯣ

ꯑꯣ ꯑꯣ ꯑꯇꯩꯒꯤꯗꯤ ꯁꯥꯏꯀꯜ ꯑꯩꯈꯣꯏꯗꯒꯤ ꯂꯧꯈꯤꯕꯁꯤ ꯀꯝꯄ꯭ꯂꯦꯟ ꯑꯝꯇ ꯂꯥꯛꯇꯦ ꯑꯗꯨ ꯅꯣꯏꯒꯤꯗꯨ ꯀꯔꯤꯗ ꯁꯣꯏꯔꯤꯅꯣ ꯈꯣꯠꯂꯤꯅꯣ ꯍꯥꯏꯕꯗꯨ ꯌꯦꯡꯉꯁꯦ ꯑꯗꯨꯗꯨꯅ ꯑꯉꯥꯡꯒꯤ ꯁꯥꯏꯀꯜꯗꯣ ꯍꯌꯦꯡ ꯑꯣꯏꯔꯁꯨ ꯉꯁꯤ ꯑꯣꯏꯔꯁꯨ ꯄꯨꯔꯛꯑꯒ ꯁꯤꯗ ꯑꯩꯈꯣꯏꯒꯤ ꯁꯤꯗ ꯁꯥꯏꯀꯜꯁꯨ ꯁꯦꯝꯐꯝ ꯂꯩ ꯑꯗꯨꯗꯨꯒ ꯇꯧꯔꯒ ꯁꯦꯝꯃꯒ ꯌꯥꯕ꯭ꯔꯥ ꯌꯦꯡꯁꯤ ꯌꯥꯗ꯭ꯔꯥꯒꯅ ꯑꯇꯣꯞꯄ ꯑꯗꯨꯝ ꯑꯃ ꯃꯍꯨꯠ ꯑꯣꯏꯅ ꯑꯗꯨꯝ ꯄꯤꯔꯁꯨ ꯑꯗꯨꯃꯥꯏꯅ ꯌꯦꯡꯉꯁꯤ ꯑꯗꯨ ꯀꯔꯤ ꯀꯔꯤꯗ ꯁꯥꯏꯀꯜꯗꯨꯕꯨ ꯀꯔꯤ ꯀꯔꯤꯗ ꯌꯥꯔꯛꯇ꯭ꯔꯤꯅꯣ ꯀꯔꯝꯃꯥꯏꯅ ꯇꯧꯕꯅꯣ

ꯑꯣ ꯍꯣꯏ ꯍꯣꯏ ꯑꯗꯨꯗꯨ ꯑꯩꯈꯣꯏꯅ ꯁꯥꯏꯀꯜꯗꯨꯁꯨ ꯄꯨꯔꯥ ꯑꯩꯈꯣꯏꯅ ꯁꯤꯗꯣꯛꯑꯒ ꯑꯗꯨꯝ ꯄꯨꯔꯛꯄꯅꯤꯅ ꯑꯩꯈꯣꯏꯅ ꯄꯥꯟꯁꯤꯟ ꯈꯣꯠꯆꯤꯟꯕ ꯃꯇꯝꯗ ꯅꯠ ꯂꯥꯡ ꯀꯣꯝꯕ ꯈꯣꯠꯄ ꯀꯣꯝꯕ ꯑꯣꯏꯔꯝꯕꯁꯨ ꯌꯥꯏ ꯑꯗꯨꯗꯨꯅ ꯁꯣꯝꯅ ꯁꯥꯏꯀꯜꯗꯣ ꯉꯁꯤ ꯅꯠꯇ꯭ꯔꯒꯁꯨ ꯍꯌꯦꯡꯗꯣ ꯄꯨꯕꯤꯔꯛꯑꯒ ꯁꯤꯗ ꯑꯗꯨꯝ ꯑꯩꯈꯣꯏꯒꯤ ꯁꯦꯝꯅꯉꯥꯏ ꯂꯩꯔꯤꯕ ꯃꯤꯁꯤꯡꯁꯤꯅ ꯑꯗꯨꯝ ꯁꯦꯝꯃꯒ ꯌꯥꯕ꯭ꯔꯥ ꯍꯥꯏꯕꯗꯨ ꯌꯦꯡꯉꯁꯦ ꯌꯥꯗ꯭ꯔꯒꯅ ꯑꯃ ꯁꯥꯏꯀꯜ ꯑꯃ ꯑꯗꯨꯝ ꯁꯤꯜꯂꯁꯤ ꯑꯉꯥꯡꯗꯨꯒꯤꯁꯨ ꯅꯨꯡꯉꯥꯏꯖꯅꯕ ꯑꯩꯈꯣꯏꯅꯁꯨ ꯑꯗꯨꯝ ꯅꯨꯡꯉꯥꯏꯅꯉꯥꯏ ꯑꯗꯨꯃꯥꯏꯅ ꯑꯩꯈꯣꯏꯅ ꯁꯥꯏꯀꯟꯗꯨ ꯂꯩꯈꯤꯕ ꯀꯨꯏꯗ꯭ꯔꯤꯉꯩꯗ ꯀꯝꯄ꯭ꯂꯦꯟ ꯂꯥꯛꯄ ꯍꯥꯏꯕꯁꯤ ꯑꯩꯈꯣꯏꯁꯨ ꯅꯨꯡꯉꯥꯏꯖꯗꯦ ꯑꯗꯨꯗꯨꯅ ꯁꯥꯏꯀꯜꯗꯨꯅ ꯌꯥꯗ꯭ꯔꯒꯗꯤ ꯑꯇꯣꯞꯄ ꯁꯥꯏꯀꯜ ꯑꯍꯟꯕ ꯑꯃ ꯑꯗꯨꯝ ꯁꯤꯟꯖꯔꯒꯦ ꯑꯩꯈꯣꯏꯅ ꯍꯣꯏ ꯑꯩꯈꯣꯏꯁꯤꯗ ꯑꯗꯨꯝ ꯁꯥꯏꯀꯟ ꯁꯦꯝꯕꯒꯤ ꯈꯨꯗꯣꯡ ꯆꯥꯕꯁꯨ ꯑꯗꯨꯝ ꯂꯩꯒꯅꯤ ꯑꯩꯈꯣꯏ ꯁꯤꯗ ꯂꯣꯏꯅ ꯐꯪꯒꯅꯤ ꯑꯗꯨꯝꯕꯒꯤ

ꯍꯣꯏ ꯍꯣꯏ ꯍꯣꯏ ꯑꯗꯨꯃꯥꯏꯅ ꯇꯧꯔꯁꯤ ꯍꯣꯏ ꯍꯣꯏ ꯍꯣꯏ ꯎꯝ ꯐꯔꯦ ꯐꯔꯦ